ꯇꯦꯛꯅꯣꯂꯣꯖꯤꯅ ꯑꯩꯈꯣꯏꯒꯤ ꯋꯔ꯭ꯜꯗ ꯑꯍꯣꯡꯕ ꯄꯨꯔꯛꯄ ꯍꯥꯏꯕꯁꯤ ꯁꯤꯕꯨꯗꯤ ꯑꯗꯨꯝ ꯑꯩꯈꯣꯏꯅ ꯅꯊꯩꯕ ꯌꯥꯗ꯭ꯔꯕ ꯐꯦꯛ ꯑꯃꯅꯤ ꯍꯥꯏꯇꯔꯦ ꯁꯤꯗ ꯄꯨꯔꯛꯂꯤꯕ ꯇꯦꯛꯅꯣꯂꯣꯖꯤꯅ ꯄꯨꯔꯛꯏꯕ ꯃꯌꯥꯝꯁꯦ ꯑꯩꯈꯣꯏ ꯍꯥꯟꯅ ꯇꯦꯛꯅꯣꯂꯣꯖꯤꯁꯦ ꯊꯥꯏꯅ ꯂꯩꯔꯝꯕꯒ ꯍꯧꯖꯤꯛꯀ ꯑꯃꯨꯛ ꯌꯥꯝ ꯊꯤꯅ ꯍꯧꯖꯤꯛꯁꯤꯅ ꯂꯝꯖꯦꯜ ꯌꯥꯡꯈꯠꯄꯁꯦ ꯌꯥꯝ ꯊꯤꯅ ꯍꯦꯜꯂꯤ ꯑꯗꯨꯒ ꯔꯤꯐꯥꯏꯟ ꯇꯧꯕꯁꯨ ꯌꯥꯝꯅ ꯍꯦꯜꯂꯤ ꯍꯥꯏꯇꯔꯦ ꯑꯗꯥ ꯇꯦꯛꯅꯣꯂꯣꯖꯤꯁꯦ ꯑꯩꯈꯣꯏꯅ ꯀꯃꯥꯏꯅ ꯑꯩꯈꯣꯏꯅ ꯃꯤ ꯑꯃꯒ ꯃꯤ ꯑꯃꯒ ꯏꯟꯇꯔꯦꯛꯁꯟꯁꯤꯗ ꯀꯃꯥꯏꯅ ꯍꯦꯜꯐ ꯇꯧꯏꯋꯤ ꯍꯦꯜꯐ ꯇꯧꯋꯤ ꯍꯥꯏꯇꯔꯒꯗꯤ ꯍꯣꯏ ꯈꯔ ꯍꯦꯜꯐ ꯇꯧꯕꯁꯦ ꯃꯈꯜ ꯑꯅꯤ ꯊꯣꯛꯅ ꯂꯥꯛꯑꯦ ꯑꯃꯗꯅ ꯑꯃꯨꯛ ꯍꯦꯜꯐ ꯇꯧꯋꯤ ꯑꯗꯨꯒ ꯄꯥꯔꯠ ꯑꯃꯗꯅ ꯑꯃꯨꯛ ꯍꯦꯜꯐ ꯇꯧꯗꯦ ꯑꯍꯥꯟꯕ ꯍꯦꯜꯐ ꯇꯧꯕꯒꯤ ꯑꯩꯈꯣꯏꯗ ꯃꯇꯦꯡ ꯄꯥꯡꯕꯒꯤ ꯇꯦꯛꯅꯣꯂꯣꯖꯤꯅ ꯃꯤ ꯑꯃꯒ ꯃꯤ ꯑꯃꯒ ꯏꯟꯇꯔꯦꯛ ꯇꯧꯕ ꯃꯇꯥꯡꯗ ꯃꯇꯦꯡ ꯄꯥꯡꯕꯒꯤ ꯃꯇꯥꯡꯁꯤꯗ ꯑꯃꯨꯛ ꯑꯗꯨ ꯁꯤ ꯃꯇꯥꯡꯁꯤꯗ ꯑꯍꯥꯟꯕꯗ ꯍꯥꯏꯖꯒꯦ ꯑꯍꯥꯟꯕꯗ ꯇꯦꯛꯅꯣꯂꯣꯖꯤꯒꯤ ꯃꯇꯦꯡꯅ ꯑꯩꯅ ꯄꯥꯝꯖꯕ ꯍꯥꯏꯕꯗꯤ ꯑꯩꯒꯤ ꯍꯣꯕꯤꯕꯨ ꯑꯣꯏꯔꯁꯨ ꯅꯠꯇꯔꯒ ꯑꯩꯒꯤ ꯕꯤꯖꯤꯅꯦꯁꯀꯤ ꯃꯇꯥꯡꯗꯕꯨ ꯑꯣꯏꯔꯁꯨ ꯑꯩꯅ ꯇꯦꯛꯅꯣꯂꯣꯖꯤꯒꯤ ꯃꯇꯦꯡꯅ ꯁꯤꯒꯤ ꯑꯩꯒꯤ ꯐꯤꯜꯗ ꯑꯣꯐ ꯀꯃꯟ ꯑꯣꯏꯕ ꯃꯌꯥꯝ ꯑꯃ ꯊꯦꯡꯅꯔꯛ ꯃꯤꯑꯣꯏ ꯀꯌꯥ ꯑꯃ ꯊꯦꯡꯅꯒꯅꯤ ꯇꯦꯛꯅꯣꯂꯣꯖꯤꯒꯤ ꯃꯇꯦꯡꯅ ꯊꯦꯡꯅꯔꯕ ꯃꯇꯨꯡꯗ ꯃꯣꯏꯒ ꯏꯟꯇꯔꯦꯛ ꯇꯧꯕ ꯑꯗꯒꯤ ꯀꯩꯒꯨꯝꯕ ꯑꯩꯅ ꯈꯪꯅꯤꯡꯕ ꯑꯃ ꯂꯩꯇꯔꯥꯒꯁꯨ ꯌꯥꯝ ꯂꯥꯏꯅ ꯇꯦꯛꯅꯣꯂꯣꯖꯤꯒꯤ ꯃꯇꯦꯡꯅ ꯑꯩꯅ ꯈꯪꯕ ꯌꯥꯒꯅꯤ ꯏꯟꯇꯔꯦꯛ ꯇꯧꯕ ꯌꯥꯒꯅꯤ ꯑꯣꯖꯥꯗꯒꯤ ꯈꯪꯕꯅꯤ ꯈꯪꯗꯦ ꯅꯠꯇꯔꯒ ꯑꯩꯒꯤ ꯃꯔꯨꯞ ꯃꯄꯥꯡꯁꯤꯡꯗꯒꯤ ꯈꯪꯕꯅꯤ ꯈꯪꯗꯦ ꯑꯗꯨꯃꯥꯏꯅ ꯇꯧꯗꯅ ꯇꯦꯛꯅꯣꯂꯣꯖꯤꯅ ꯃꯇꯦꯡ ꯏꯟꯇꯔꯦꯛꯁꯟꯒꯤ ꯃꯇꯥꯡꯗ ꯁꯤꯒꯤ ꯐꯤꯜꯁꯤꯗꯗꯤ ꯃꯇꯦꯡ ꯌꯥꯝ ꯄꯥꯡꯏ ꯑꯗꯨꯒ ꯑꯃꯔꯣꯝꯗ ꯍꯥꯏꯔꯒꯅ ꯏꯟꯇꯔꯦꯛꯁꯟꯁꯦ ꯑꯩꯈꯣꯏꯅ ꯇꯦꯛꯅꯣꯂꯣꯖꯤꯗ ꯌꯥꯝ ꯀꯟꯅ ꯂꯨꯞꯄꯤꯀꯥꯟꯁꯤꯗ ꯑꯃꯨꯛ ꯃꯤꯑꯣꯏꯕ ꯑꯃꯒ ꯃꯤꯑꯣꯏꯕ ꯑꯃꯒꯒꯤ ꯏꯟꯇꯔꯦꯛꯁꯟꯁꯦ ꯍꯥꯟꯅ ꯂꯩꯔꯝꯕ ꯆꯥꯡꯗꯒꯤ ꯌꯥꯝꯅ ꯃꯌꯦꯡ ꯇꯥꯕꯒꯤ ꯈꯨꯗꯝ ꯑꯃ ꯌꯥꯝ ꯆꯥꯎꯅ ꯂꯩ ꯏꯃꯨꯡ ꯑꯃꯗ ꯇꯦꯛꯅꯣꯂꯣꯖꯤꯅ ꯏꯃꯨꯡ ꯑꯃꯗ ꯃꯌꯥꯝ ꯄꯨꯟꯅ ꯄꯨꯂꯞ ꯐꯤꯖꯤꯀꯦꯜꯂꯤ ꯎꯅꯔꯒ ꯋꯥꯔꯤ ꯋꯇꯥꯏ ꯁꯥꯟꯅꯕ ꯑꯗꯨ ꯇꯦꯛꯅꯣꯂꯣꯖꯤꯅ ꯁꯨꯝ ꯁꯤꯟꯈꯤꯕꯗꯒꯤ ꯑꯩꯈꯣꯏꯒꯤ ꯑꯗꯨꯒ ꯏꯃꯨꯡ ꯐꯦꯃꯤꯂꯤ ꯐꯦꯃꯤꯂꯤꯒꯤ ꯅꯛꯁꯤꯟꯅꯕ ꯇꯁꯤꯟꯅꯕ ꯑꯗꯨ ꯋꯥꯠꯂꯛꯄ ꯑꯁꯤꯒꯤ ꯃꯃꯤꯁꯨ ꯑꯗꯨꯝ ꯇꯥꯗꯕꯗꯤ ꯅꯠꯇꯦ ꯑꯗꯨꯒ ꯁꯣꯁꯤꯌꯦꯜ ꯃꯦꯗꯤꯌꯥꯅ ꯑꯩꯈꯣꯏ ꯑꯩꯈꯣꯏꯒꯤ ꯐꯠꯇꯕ ꯊꯣꯛꯂꯛꯄ ꯈꯔꯁꯦ ꯀꯔꯤꯅꯣ ꯍꯥꯏꯇꯔꯒꯗꯤ ꯁꯣꯁꯤꯌꯦꯜ ꯃꯦꯗꯤꯌꯥꯁꯤꯗ ꯑꯩꯈꯣꯏꯒꯤ ꯄꯥꯎ ꯑꯔꯥꯟꯕ ꯁꯟꯗꯣꯛꯄ ꯍꯥꯏꯕ ꯑꯃ ꯌꯥꯔꯦ ꯑꯅꯤ ꯁꯨꯕꯗ ꯃꯤ ꯃꯁꯛ ꯈꯪꯗꯕ ꯃꯌꯥꯝ ꯊꯦꯡꯅꯔꯨꯔꯒ ꯑꯩꯈꯣꯏꯗ ꯑꯁꯣꯛ ꯑꯄꯟ ꯄꯤꯔꯝꯕ ꯑꯁꯣꯛ ꯑꯄꯟ ꯍꯥꯏꯔꯒ ꯍꯦꯛꯇ ꯑꯩꯈꯣꯏꯗ ꯍꯛꯆꯥꯡꯗ ꯑꯁꯣꯛ ꯑꯄꯟ ꯄꯤꯕꯃꯛ ꯅꯠꯇ꯭ꯔꯒꯁꯨ ꯐꯖꯗꯕ ꯋꯥꯍꯩ ꯋꯥꯇ ꯑꯩꯈꯣꯏꯒꯤ ꯋꯥꯈꯜ ꯁꯣꯛꯅꯍꯟꯕ ꯁꯣꯟꯊꯍꯟꯕ ꯑꯗꯨꯒꯨꯝꯕ ꯃꯌꯥꯝ ꯑꯃ ꯑꯗꯨꯝ ꯁꯣꯁꯤꯌꯦꯜ ꯃꯦꯗꯤꯌꯥꯗ ꯑꯗꯨꯝ ꯎꯕ ꯐꯪꯏ ꯑꯗꯨꯒ ꯑꯍꯨꯝ ꯁꯨꯕꯗ ꯍꯥꯏꯔꯒꯅ ꯑꯩꯈꯣꯏꯅ ꯁꯣꯁꯤꯌꯦꯜ ꯃꯦꯗꯤꯌꯥ ꯗ ꯀꯩ ꯍꯥꯏꯅꯤ ꯑꯩꯈꯣꯏꯅ ꯃꯤ ꯑꯃꯒ ꯃꯤ ꯑꯃꯒ ꯑꯩꯈꯣꯏꯒ ꯑꯩꯈꯣꯏ ꯃꯁꯦꯟ ꯆꯥꯡꯗꯝꯅꯍꯟꯕ ꯃꯤꯑꯣꯏꯕ ꯑꯃꯒꯤ ꯄꯨꯟꯁꯤ ꯃꯔꯦꯜ ꯍꯥꯏꯕ ꯇꯥꯔꯦ ꯑꯗꯨꯗ ꯃꯌꯥꯝ ꯑꯃ ꯑꯁꯦꯡꯕ ꯅꯠꯇꯕ ꯄꯨꯟꯁꯤ ꯃꯔꯦꯜ ꯃꯌꯥꯝ ꯑꯃ ꯑꯩꯈꯣꯏꯅ ꯁꯣꯁꯤꯌꯦꯜ ꯃꯦꯗꯤꯌꯥꯁꯤꯗ ꯎꯔꯒ ꯑꯩꯈꯣꯏꯒꯤ ꯂꯩꯔꯤꯕ ꯄꯨꯟꯁꯤꯁꯤꯒꯁꯨ ꯆꯥꯡꯗꯝꯅꯔꯕ ꯏꯁꯥꯅ ꯏꯁꯥꯕꯨ ꯋꯥꯈꯜ ꯌꯥꯝ ꯍꯟꯊꯥꯖꯍꯟꯕ ꯑꯗꯨꯒꯨꯝꯕꯒꯤ ꯄꯣꯠ ꯑꯃ ꯁꯣꯁꯤꯌꯦꯜ ꯃꯦꯗꯤꯌꯥ ꯗ ꯊꯣꯛꯍꯟꯂꯤ ꯑꯗꯨꯒ ꯁꯤꯒꯤꯁꯦ ꯑꯩꯈꯣꯏꯅ ꯁꯣꯁꯤꯌꯦꯜ ꯃꯦꯗꯤꯌꯥꯅ ꯊꯣꯛꯍꯟꯕ ꯐꯠꯇꯕ ꯈꯔꯅꯤ ꯍꯥꯏꯅ ꯊꯝꯖꯒꯦ